ꯑꯗꯨꯒꯤ ꯃꯔꯝ ꯑꯣꯏꯗꯨꯅ ꯐꯥꯔꯃꯤꯡ ꯑꯁꯤ ꯃꯤ ꯃꯈꯩ ꯑꯌꯥꯝꯕ ꯌꯥꯔꯤꯕ ꯃꯈꯩꯗꯤ ꯇꯧꯅꯕ ꯍꯣꯠꯅꯒꯗꯕꯅꯤ ꯃꯁꯥ ꯃꯁꯥꯒꯤ ꯂꯧꯕꯨꯛ ꯃꯐꯝ ꯂꯩꯔꯕꯗꯤ ꯑꯗꯨꯝ ꯇꯧꯕꯤꯌꯣ ꯑꯗꯨꯒ ꯑꯁꯤꯒꯤ ꯆꯦꯡꯁꯤ ꯆꯥꯕꯗ ꯑꯩꯈꯣꯏ ꯍꯛꯆꯥꯡꯗꯁꯨ ꯌꯥꯝ ꯐꯩ ꯑꯗꯨꯒ ꯑꯩꯈꯣꯏ ꯒ꯭ꯔꯣꯠ ꯍꯛꯆꯥꯡ ꯆꯥꯎꯅꯕ ꯑꯗꯨꯗꯁꯨ ꯌꯥꯝ ꯃꯇꯦꯡ ꯄꯥꯡꯏ ꯑꯗꯨꯅ ꯁꯤꯒꯤ ꯆꯦꯡꯁꯦ ꯑꯩꯈꯣꯏꯅ ꯆꯔꯨꯕꯗꯁꯨ ꯌꯥꯝ ꯍꯥꯎꯏ ꯑꯗꯨꯅ ꯇ꯭ꯔꯦꯗꯤꯁꯟꯅꯦꯜ ꯐꯥꯔꯃꯤꯡ ꯑꯁꯦ ꯃꯅꯤꯄꯨꯔꯗ ꯑꯌꯥꯝꯕ ꯃꯤ ꯑꯌꯥꯝꯕ ꯁꯣꯏꯗꯅ ꯇꯧꯕꯤꯌꯨ